ꯏꯁꯇꯦꯠ ꯀꯂꯥꯒꯤ ꯑꯦꯛꯖꯤꯕꯤꯁꯟ ꯅꯠꯇ꯭ꯔꯒ ꯑꯗꯨꯝꯕ ꯑꯦꯛꯁꯄꯣꯒꯤ ꯃꯔꯝꯗ ꯆꯠꯄꯁꯦ ꯄꯦꯟꯇꯤꯡꯒꯤꯗ ꯑꯦꯛꯖꯤꯕꯤꯁꯟꯗꯤ ꯆꯠꯈ꯭ꯔꯦ ꯑꯗꯨꯒ ꯄꯦꯟꯇꯤꯡꯁꯦ ꯑꯩꯅ ꯀꯌꯥꯝ ꯍꯩꯕ ꯑꯣꯏꯗ꯭ꯔꯒꯁꯨ ꯀꯣ ꯑꯇꯩ ꯑꯦꯛꯖꯤꯕꯤꯁꯟꯗꯤ ꯆꯠꯇ꯭ꯔꯤꯕꯅꯤꯅ ꯄꯦꯟꯇꯤꯡꯒꯤꯗꯗꯤ ꯈꯔ ꯈꯪꯕ ꯂꯩ ꯍꯥꯏ ꯇꯥꯔꯦ ꯑꯩꯈꯣꯏ ꯁ꯭ꯀꯨꯜꯗꯁꯨ ꯈꯔ ꯇꯝꯕꯅꯤꯅ ꯄꯦꯟꯇꯤꯡꯗꯣ ꯑꯗꯨꯒ ꯄꯦꯟꯇꯤꯡꯗ ꯍꯥꯏꯔꯒꯗꯤ ꯑꯦꯛꯖꯤꯕꯤꯁꯟꯗ ꯑꯩꯈꯣꯏ ꯀꯩꯅꯣ ꯃꯅꯤꯄꯨꯔꯒꯤ ꯀꯜꯆꯔꯒꯤ ꯁꯤꯒꯨꯝꯕ ꯈꯔ ꯌꯦꯛꯄ ꯌꯥꯝ ꯐꯖ ꯐꯖꯕ ꯂꯥꯏ ꯌꯦꯛꯄ ꯌꯥꯝ ꯂꯩꯔꯝꯃꯦ ꯑꯗꯨꯒ ꯌꯥꯝ ꯃꯦꯃꯣꯔꯦꯕꯜ ꯑꯣꯏꯕ ꯑꯗꯨꯒ ꯌꯥꯝ ꯍꯩꯕ ꯃꯤꯅ ꯌꯦꯛꯄ ꯃꯤ ꯑꯗꯨꯗꯒꯤ ꯍꯥꯟꯅꯒꯤ ꯀꯜꯆꯔꯒꯤ ꯇ꯭ꯔꯦꯗꯤꯁꯟꯒꯤ ꯈꯪꯕ ꯃꯌꯥꯝꯁꯨ ꯐꯪꯉꯦꯕ ꯑꯗꯨ ꯌꯦꯡꯕꯗꯒꯤ ꯑꯩꯈꯣꯏꯅ ꯄꯦꯟꯇꯤꯡꯒꯤ ꯂꯥꯏꯁꯤꯗꯨꯇꯪꯗꯨꯗ ꯏꯃꯦꯖꯤꯅꯦꯁꯟ ꯇꯧꯔꯒ ꯈꯪꯕ ꯉꯝꯕꯁꯨ ꯑꯣꯏꯑꯦ ꯑꯗꯨꯒ ꯑꯩꯅ ꯑꯗꯨꯒꯤ ꯄꯦꯟꯇꯤꯡꯗꯨꯗ ꯑꯇꯩ ꯑꯦꯛꯖꯤꯕꯤꯁꯟ ꯆꯠꯅꯤꯡꯕ ꯍꯥꯏꯔꯒꯗꯤ ꯑꯥꯔꯠ ꯑꯦꯟ ꯀ꯭ꯔꯥꯐꯇ ꯅꯠꯇꯕ ꯑꯇꯣꯞꯄ ꯀꯩꯅꯣꯒꯤꯗ ꯁꯨꯝ ꯆꯠꯅꯤꯡꯉꯦ ꯍꯦꯟꯂꯨꯝꯒꯤ ꯑꯗꯨꯝꯕ ꯑꯦꯛꯖꯤꯕꯤꯁꯟꯒꯨꯝꯕ ꯆꯠꯅꯤꯡꯏ ꯑꯗꯨꯒ ꯑꯇꯩ ꯑꯦꯛꯖꯤꯕꯤꯁꯟꯁꯤ ꯈꯔ ꯍꯥꯏꯌꯨ ꯍꯥꯏꯔꯒꯗꯤ ꯑꯇꯩꯗꯤ ꯂꯩꯇ꯭ꯔꯦ ꯁ꯭ꯋꯥꯏꯗꯁꯨꯝ ꯂꯣꯏꯁꯤꯟꯖꯔꯒꯦ